ꯍꯜꯂꯣ ꯇꯥꯏꯑꯦ ꯃꯥꯅꯤ ꯀꯅꯥ ꯑꯣꯏꯕꯤꯔꯃꯣ ꯌꯥꯅꯤ ꯑꯗꯨ ꯑꯅꯥ ꯑꯌꯦꯛꯀꯤꯅꯤꯅꯦ ꯀꯌꯥꯝ ꯀꯟꯅ ꯉꯝꯗ꯭ꯔꯃꯣ ꯑꯗꯨ ꯐꯖꯅ ꯌꯦꯡꯊꯣꯛꯄꯤꯔꯣ ꯀꯥꯂꯦꯟꯁꯨ ꯑꯣꯏꯔꯃꯤꯅ ꯑꯏꯪ ꯑꯁꯥ ꯑꯣꯟꯅꯔꯛꯄꯁꯤꯗ ꯑꯉꯥꯡꯗꯤ ꯆꯥꯕ ꯊꯛꯄꯁꯨ ꯆꯦꯟꯁ ꯇꯧꯔꯛꯄꯁꯤꯗꯅꯦ ꯑꯗꯨ ꯐꯖꯅ ꯌꯦꯡꯊꯣꯛꯄꯤꯔꯣ ꯄꯦꯔꯦꯟꯁ ꯍꯣꯏꯅ ꯑꯗꯨꯗꯨꯒ ꯑꯗꯨꯝ ꯁ꯭ꯀꯨꯟꯗꯨ ꯅꯥꯕ ꯐꯔꯒ ꯀꯥꯍꯟꯕꯤꯔꯛꯑꯣ ꯍꯣꯏ ꯍꯣꯏ ꯐꯔꯦ ꯐꯔꯦ